ꯑꯩꯅ ꯑꯍꯥꯟꯕꯗ ꯂꯥꯏꯔꯤꯛꯀꯤ ꯃꯦꯂꯥꯁꯤꯡꯁꯦ ꯑꯌꯥꯝꯕ ꯁꯨꯝꯕ ꯌꯥꯎꯖꯔꯛꯏ ꯍꯥꯏꯔꯤꯕ ꯂꯥꯏꯔꯤꯛꯀꯤ ꯃꯦꯂꯥ ꯏꯝꯐꯥꯜꯗ ꯇꯧꯕ ꯇꯧꯕꯁꯤꯗ ꯑꯩꯅ ꯂꯥꯏꯔꯤꯛꯁꯤꯡꯁꯤ ꯊꯤꯔ ꯍꯨꯝꯃꯒ ꯀꯔꯝꯕ ꯂꯥꯏꯔꯤꯛꯅ ꯐꯕꯒꯦ ꯍꯥꯏꯕꯁꯦ ꯑꯩ ꯑꯌꯥꯝꯕ ꯑꯌꯥꯝꯕ ꯃꯇꯝꯗ ꯈꯜꯂꯒ ꯂꯥꯏꯔꯤꯛ ꯑꯃꯅꯤ ꯑꯗꯨꯝ ꯂꯩꯖꯕ ꯄꯣꯠꯅꯤ ꯑꯗꯨ ꯂꯥꯏꯔꯤꯛꯀꯤ ꯃꯦꯂꯥꯁꯤꯗ ꯑꯩꯅ ꯑꯩꯈꯣꯏꯒꯤ ꯃꯨꯁꯜꯃꯥꯟꯒꯤ ꯃꯨꯁꯂꯤꯝ ꯗꯔꯃꯥꯒꯤ ꯑꯣꯏꯕ ꯅꯥꯕꯤꯁꯤꯡꯒꯤ ꯄꯨꯟꯁꯤ ꯋꯥꯔꯤ ꯍꯥꯏꯅ ꯑꯃꯈꯛ ꯄꯥꯖꯩ ꯍꯥꯏꯔꯤꯕ ꯅꯥꯕꯤꯁꯤꯡꯒꯤ ꯄꯨꯟꯁꯤ ꯋꯥꯔꯤ ꯍꯥꯏꯕꯁꯤꯗ ꯑꯩꯈꯣꯏꯒꯤ ꯍꯧꯈ꯭ꯔꯕ ꯍꯥꯟꯅꯒꯤ ꯅꯥꯕꯤꯁꯤꯡꯒꯤ ꯁꯍꯥꯕꯁꯤꯡꯒꯤ ꯋꯥꯔꯤꯁꯤꯡꯗꯣ ꯌꯥꯎꯏ ꯍꯥꯏꯔꯤꯕ ꯍꯥꯖꯠ ꯃꯨꯍꯝꯃꯠꯀꯤ ꯍꯤꯁꯇ꯭ꯔꯤ ꯋꯥꯔꯤ ꯑꯍꯥꯖꯠ ꯃꯨꯍꯝꯃꯗꯁꯤ ꯀꯔꯝ ꯍꯥꯏꯅ ꯍꯧꯔꯛꯏ ꯑꯗꯒꯤ ꯑꯕꯨꯕꯀꯔꯁꯤꯗꯤꯞꯅ ꯀꯔꯝ ꯍꯥꯏꯅ ꯍꯧꯔꯛꯏ ꯍꯥꯏꯔꯤꯕ ꯑꯕꯨꯕꯀꯔꯁꯤꯗꯤꯛꯅ ꯍꯥꯖꯗ ꯎꯃꯔꯅ ꯀꯔꯝ ꯍꯥꯏꯅ ꯍꯧꯔꯛꯏ ꯃꯍꯥꯛ ꯁꯣꯛ ꯀꯌꯥꯗ ꯃꯨꯁꯜꯃꯥꯜ ꯑꯣꯜꯂꯛꯏ ꯑꯃꯗꯤ ꯍꯖꯔꯠ ꯑꯕꯨꯕꯀꯔꯁꯤꯗꯤꯛꯁꯤ ꯂꯥꯒꯤ ꯔꯨꯁꯨꯜꯒꯤ ꯃꯊꯪꯗ ꯃꯥꯅ ꯍꯥꯏꯕꯗ ꯂꯥꯛꯄꯅꯤ ꯍꯥꯟꯅꯒꯤ ꯃꯨꯁꯜꯃꯥꯟ ꯑꯣꯟꯗ꯭ꯔꯤꯉꯩꯗꯒꯤꯗꯤ ꯑꯣꯜꯂꯛꯄꯅ ꯑꯣꯜꯂꯛꯄꯗꯒꯤ ꯑꯆꯨꯝꯕ ꯂꯝꯕꯤꯗ ꯄꯨꯔꯛꯈꯤꯕ ꯍꯥꯏꯔꯤꯕꯁꯤꯡꯁꯤ ꯋꯥꯔꯤ ꯁꯨꯒꯥꯏꯅ ꯌꯥꯎꯔꯛꯏ ꯂꯩꯈꯤꯗ꯭ꯔꯕ ꯑꯂꯩ ꯁꯂꯥꯝꯒꯤꯁꯤ ꯍꯥꯏꯔꯤꯕ ꯃꯍꯥꯛꯁꯤ ꯗꯨꯅꯤꯌꯥꯗ ꯏꯔꯥꯏ ꯅꯨꯃꯤꯠꯇ ꯂꯥꯛꯈꯤꯕꯅꯤ ꯏꯔꯥꯏ ꯅꯨꯃꯤꯠꯇꯒꯤ ꯄꯣꯛꯄꯁꯨ ꯁꯤꯕꯁꯨ ꯏꯔꯥꯏ ꯅꯨꯃꯤꯠꯁꯤꯗ ꯄꯣꯛꯈꯤ ꯍꯟꯕꯁꯨ ꯗꯨꯅꯤꯌꯥꯗꯒꯤ ꯏꯔꯥꯏ ꯅꯨꯃꯤꯠꯇ ꯍꯟꯈꯤ ꯂꯥꯏꯔꯤꯛ ꯑꯁꯤꯒꯤ ꯃꯃꯟꯅ ꯑꯩꯅ ꯂꯨꯄꯥ ꯆꯥꯝꯃꯒ ꯌꯥꯡꯈꯩ ꯄꯤꯗꯅ ꯂꯩꯖꯕꯅꯤ